ꯑꯩꯅ ꯑꯃꯥꯖꯣꯟꯗꯒꯤ ꯁꯦꯇꯥꯐꯤꯜꯒꯤ ꯃꯣꯏꯆꯨꯔꯥꯏꯖꯔ ꯑꯃꯈꯛ ꯀꯛꯆꯩ ꯍꯥꯏꯔꯤꯕ ꯄ꯭ꯔꯗꯛ ꯑꯁꯤ ꯃꯥꯒꯤ ꯄ꯭ꯔꯥꯏꯁꯇꯤ ꯂꯨꯄꯥ ꯂꯤꯁꯤꯡ ꯑꯃꯅꯤ ꯑꯗꯨꯕꯨ ꯑꯩꯅ ꯑꯣꯐꯔꯗ ꯂꯨꯄꯥ ꯆꯥꯇ꯭ꯔꯦꯠꯇ ꯀꯛꯆꯕꯅꯤ ꯍꯥꯏꯔꯤꯕ ꯃꯣꯏꯆꯨꯔꯥꯏꯖꯔ ꯑꯁꯤ ꯁꯦꯟꯁꯤꯇꯤꯞ ꯇꯨ ꯀꯣꯝꯕꯤꯅꯦꯁꯟ ꯏꯁꯀꯤꯟ ꯇꯥꯏꯞꯅ ꯁꯤꯖꯤꯟꯅꯕ ꯌꯥꯏ ꯑꯩꯒꯤ ꯏꯁꯀꯤꯟ ꯇꯥꯏꯞ ꯑꯁꯤ ꯀꯣꯝꯕꯤꯅꯦꯁꯟ ꯏꯁꯀꯤꯟ ꯇꯥꯏꯞꯅꯤ ꯍꯥꯏꯔꯤꯕ ꯃꯣꯏꯆꯔꯥꯏꯖꯔ ꯑꯁꯤ ꯑꯩꯉꯣꯟꯗ ꯁꯤꯖꯤꯟꯅꯕ ꯃꯇꯝꯗ ꯑꯩꯉꯣꯟꯗ ꯑꯁꯨꯛꯀꯤ ꯃꯇꯤꯛ ꯅꯨꯡꯉꯥꯏ ꯏꯁꯀꯤꯟ ꯑꯁꯤ ꯍꯥꯏꯗ꯭ꯔꯦꯠ ꯑꯣꯏꯔꯒ ꯇ꯭ꯋꯦꯟꯇꯤ ꯐꯣꯔ ꯑꯋꯥꯔ ꯂꯩ ꯑꯩꯒꯤ ꯏꯁꯀꯤꯟ ꯑꯁꯤ ꯍꯥꯟꯅꯗꯒꯤ ꯍꯧꯖꯤꯛꯅ ꯍꯦꯟꯅ ꯐꯖꯕ ꯍꯦꯜꯗꯤ ꯑꯣꯏꯕ ꯑꯃꯁꯨꯡ ꯍꯥꯏꯗ꯭ꯔꯦꯠ ꯑꯣꯏꯔꯒ ꯂꯩ ꯍꯥꯏꯔꯤ ꯑꯗꯨꯅ ꯑꯗꯣꯝ ꯑꯗꯣꯝꯁꯨ ꯍꯥꯏꯔꯤꯕ ꯁꯦꯇꯥꯐꯤꯜꯒꯤ ꯃꯣꯏꯆꯨꯔꯥꯏꯖꯔ ꯑꯁꯤ ꯁꯤꯖꯟꯅꯕꯤꯔꯒ ꯑꯗꯣꯝꯒꯤ ꯏꯁꯀꯤꯟꯁꯨ ꯍꯥꯏꯗ꯭ꯔꯦꯠ ꯑꯣꯏꯔꯒ ꯂꯩꯕꯤꯌꯨ ꯍꯥꯏꯅ ꯔꯤꯀꯃꯦꯟ ꯇꯧꯖꯔꯤ